ꯍꯂꯣ ꯇꯥꯕꯤꯔꯕꯣ ꯑꯩꯁꯦ ꯗꯦꯂꯤꯗꯒꯤ ꯊꯣꯔꯛꯄꯅꯦ ꯉꯔꯥꯡ ꯏꯝꯐꯥꯜꯗ ꯊꯣꯔꯛꯄꯅꯦ ꯑꯗꯣ ꯑꯩꯁꯦ ꯀꯪꯂꯥꯁꯦ ꯑꯝꯇꯪ ꯀꯣꯏꯅꯤꯡꯕ ꯀꯪꯂꯥ ꯐꯣꯔꯠꯁꯦ ꯁꯤ ꯀꯪꯂꯥ ꯐꯣꯔꯠꯁꯤꯗ ꯀꯔꯤ ꯀꯔꯤ ꯂꯩꯒꯦ

ꯑꯣ ꯑꯩꯈꯣꯏꯒꯤ ꯀꯪꯂꯥꯁꯦ ꯄꯨꯡ ꯀꯌꯗꯩꯅ ꯆꯪꯕ ꯌꯥꯒꯦ ꯑꯗꯨꯒ ꯄꯨꯡ ꯀꯌꯥꯚꯧ ꯍꯥꯡꯒꯦꯗꯣ ꯍꯥꯏꯐꯦꯠ ꯑꯩꯉꯣꯟꯗ ꯍꯥꯏꯕꯤꯌꯣ

ꯎꯝ ꯑꯗꯨꯅ ꯀꯔꯝ ꯀꯔꯝꯕ ꯅꯨꯃꯤꯠꯇ ꯑꯣꯏꯕꯤꯒꯗꯕ ꯑꯣꯍ ꯑꯩꯈꯣꯏꯒꯤ ꯀꯪꯂꯥ ꯆꯪꯕꯁꯤꯗ ꯑꯩꯈꯣꯏꯒꯤ ꯇꯤꯀꯦꯠ ꯀꯛꯄ ꯈꯣꯠꯄꯁꯦ ꯑꯩꯈꯣꯏꯒꯤ ꯕꯤꯖꯤꯇꯔꯒꯤꯅ ꯀꯌꯥ ꯑꯣꯏꯕ ꯑꯉꯥꯡꯒꯤꯅ ꯀꯌꯥ ꯑꯣꯏꯕ ꯈꯣꯠꯄꯗꯣ ꯍꯥꯏꯐꯦꯠꯇꯪ ꯈꯪꯕꯤꯔꯒꯗꯤ ꯍꯥꯏꯕꯤꯔꯛꯑꯣꯅꯦ

ꯑꯣ ꯌꯥꯝ ꯅꯨꯡꯉꯥꯏꯖꯔꯦ ꯑꯗꯨ ꯑꯣꯏꯇꯥꯔꯗꯤ ꯑꯩꯈꯣꯏꯒꯤ ꯀꯪꯂꯥ ꯐꯣꯔ꯭ꯠꯁꯤꯗ ꯑꯩꯈꯣꯏꯒꯤ ꯂꯥꯏ ꯈꯨꯔꯝꯚꯝꯁꯦ ꯂꯩꯌꯦ ꯍꯥꯏꯁꯦ ꯑꯩꯈꯣꯏꯒꯤ ꯀꯗꯥꯏ ꯀꯗꯥꯏꯗꯅꯣ ꯈꯪꯕꯤꯔꯤꯕ ꯑꯣ ꯑꯣ ꯀꯪꯂꯥ ꯃꯅꯨꯡꯁꯤꯗ ꯑꯗꯨꯝ ꯑꯩꯈꯣꯏꯒꯤ ꯀꯪꯂꯥ ꯆꯪꯕꯁꯤꯗ ꯑꯩꯈꯣꯏꯒꯤ ꯑꯩꯈꯣꯏꯒꯤ ꯒꯥꯏꯗꯂꯥꯏꯟ ꯄꯤꯅꯕ ꯍꯣꯏ ꯈꯪꯉꯦꯕ ꯑꯗꯨꯗ ꯑꯩꯈꯣꯏꯒꯤ ꯒꯥꯏꯗ ꯑꯩꯈꯣꯏꯒꯤ ꯇꯨꯔꯤꯁꯠ ꯒꯥꯏꯗꯀꯁꯦ ꯑꯩꯈꯣꯏ ꯀꯪꯂꯥꯗ ꯊꯝꯕꯤꯕ꯭ꯔꯥ ꯅꯠꯇ꯭ꯔꯒ ꯀꯃꯥꯏ ꯀꯃꯥꯏ ꯂꯩꯒꯦ ꯈꯣꯠꯀꯦ ꯑꯗꯨꯝ ꯏꯁꯥꯅ ꯆꯪꯖꯔꯒ ꯊꯤꯗ꯭ꯔꯥ

ꯌꯥꯝ ꯐꯔꯦ ꯑꯗꯨꯗꯤ ꯌꯥꯝ ꯅꯨꯉꯥꯏꯖꯔꯦ ꯑꯗꯨꯗꯤ ꯑꯩ ꯊꯝꯖꯔꯒꯦ ꯎꯝ